ꯑꯩꯅ ꯈ꯭ꯋꯥꯏꯗꯒꯤ ꯄꯥꯝꯕ ꯁꯞꯖꯦꯛꯁꯦ ꯕꯣꯠꯅꯤꯅꯦꯕ ꯕꯣꯠꯅꯤꯁꯦ ꯑꯩꯅ ꯌꯥꯝꯅ ꯀꯔꯤꯒꯤꯗꯃꯛꯇ ꯌꯥꯝꯅ ꯄꯥꯝꯃꯤꯅꯣ ꯍꯥꯏꯇꯥꯔꯗꯤ ꯑꯩꯅ ꯁꯤꯒꯤ ꯕꯣꯠꯅꯤꯁꯦ ꯇꯝꯕ ꯃꯠ ꯑꯩ ꯍꯥꯟꯅꯗꯤ ꯕꯣꯠꯅꯤꯁꯦ ꯀꯩꯁꯨ ꯌꯥꯝꯅ ꯄꯥꯝꯕ ꯑꯣꯏꯔꯝꯗꯦꯕ ꯑꯗꯣ ꯑꯩꯅ ꯁꯤꯒꯤ ꯕꯣꯠꯅꯤꯁꯦ ꯇꯝꯂꯨꯕ ꯃꯇꯝꯁꯤꯗꯗꯤ ꯁꯤꯗꯤ ꯃꯅꯥ ꯃꯁꯤꯡꯒꯤ ꯃꯇꯥꯡꯗ ꯃꯌꯥꯝ ꯇꯝꯃꯤꯅꯦ ꯀꯩ ꯀꯩ ꯌꯥꯎꯖꯥꯠꯅꯣ ꯀꯥꯏꯅꯒ ꯁꯨꯝ ꯊꯤꯖꯤꯜꯂꯨꯕ ꯃꯇꯝꯗꯗꯤꯀꯣ ꯁꯤꯁꯤꯗ ꯌꯥꯎꯔꯝꯃꯤꯁꯦ ꯄꯥꯝꯕꯤꯁꯦ ꯁꯤ ꯁꯤꯁꯤꯅ ꯀꯩ ꯀꯥꯡꯂꯨꯞꯇ ꯆꯤꯡꯕꯅꯣ ꯁꯤꯁꯤꯅ ꯀꯃꯥꯏꯅ ꯇꯧꯕ ꯄꯥꯝꯕꯤꯅꯣ ꯁꯤꯁꯤꯅ ꯀꯔꯤ ꯀꯥꯟꯅꯩ ꯍꯥꯏꯕꯁꯦ ꯃꯌꯥꯝ ꯑꯃ ꯇꯝꯃꯦ ꯕꯣꯠꯅꯤꯁꯤꯗꯁꯨ ꯑꯃꯨꯛ ꯃꯌꯥꯝ ꯈꯥꯏꯗꯣꯛꯑꯦ ꯏꯊꯣꯕꯣ ꯑꯩꯅ ꯑꯃꯨꯛ ꯁꯤ ꯕꯣꯠꯅꯤꯁꯤꯗ ꯑꯃꯨꯛ ꯌꯥꯝꯅ ꯄꯥꯝꯕꯁꯦ ꯏꯊꯣꯕꯣꯠꯅꯤꯁꯦ ꯌꯥꯝꯅ ꯄꯥꯝꯃꯦꯕ ꯏꯊꯣꯕꯣꯠꯅꯤꯁꯤꯗ ꯌꯥꯎꯗꯣꯏꯁꯤꯅ ꯁꯤꯒꯤ ꯄꯥꯝꯕꯤꯁꯦ ꯀꯩ ꯀꯥꯟꯅꯩ ꯁꯤ ꯑꯩꯈꯣꯏꯗ ꯀꯔꯤ ꯍꯤꯗꯥꯛ ꯂꯥꯡꯊꯛꯇ ꯀꯔꯤ ꯁꯤꯖꯤꯟꯅꯕ ꯌꯥꯕꯒꯦ ꯈꯣꯠꯄꯒꯦ ꯁꯤꯁꯦ ꯇꯥꯛꯑꯦ ꯈꯨꯗꯝ ꯑꯣꯏꯅ ꯍꯥꯏꯔꯕꯗ ꯅꯣꯡꯃꯥꯡꯈꯥ ꯍꯥꯏꯔꯁꯦꯕ ꯅꯣꯡꯃꯥꯡꯈꯥꯁꯦ ꯀꯔꯤꯗ ꯁꯤꯖꯤꯟꯅꯒꯦ ꯑꯗꯒꯤ ꯅꯣꯡꯃꯥ ꯁꯨꯃꯥꯏꯅ ꯅꯣꯡꯃꯥꯡꯈꯥꯁꯦ ꯂꯣꯛ ꯊꯨꯡꯕ ꯇꯨꯗꯩ ꯁꯤꯒꯨꯝꯕ ꯂꯥꯏꯍꯧ ꯍꯧꯔꯛꯄꯗ ꯏꯁꯤꯡꯗ ꯐꯨꯠꯂꯒ ꯃꯅꯤꯟ ꯂꯧꯈꯠꯄ ꯏꯁꯥꯗ ꯅꯥꯇꯣꯟꯗ ꯆꯤꯡꯈꯠꯄ ꯑꯗꯒꯤ ꯏꯔꯨ ꯁꯤꯒꯤ ꯃ ꯅꯣꯡꯃꯥꯡꯈꯥꯁꯤꯅ ꯏꯔꯨꯖꯕ ꯁꯤꯒꯨꯝꯕ ꯃꯌꯥꯝ ꯑꯃ ꯀꯥꯟꯅꯔꯦ ꯑꯗꯨꯗꯒꯤꯗꯤ ꯁꯤꯒꯨꯝꯕ ꯃꯌꯥꯝ ꯑꯃ ꯇꯝꯃꯦ ꯁꯤꯗꯁꯨ ꯅꯠꯇꯅ ꯑꯇꯣꯞꯄ ꯄꯥꯝꯕꯤ ꯃꯌꯥꯝ ꯑꯃ ꯂꯩꯔꯦ ꯈꯨꯗꯝ ꯑꯣꯏꯅ ꯍꯥꯏꯔꯕꯗ ꯀꯪꯐꯥꯜ ꯏꯀꯥꯏꯊꯕꯤ ꯑꯗꯒꯤꯗꯤ ꯄꯦꯔꯨꯛ ꯄꯦꯔꯨꯛ ꯀꯪꯐꯥꯜ ꯏꯀꯥꯏꯊꯕꯤꯁꯤꯅ ꯌꯥ ꯆꯤꯛꯄꯒꯨꯝꯕ ꯑꯁꯤꯒꯨꯝꯕꯗ ꯃꯌꯥꯝ ꯁꯤꯖꯤꯟꯅꯩ ꯄꯦꯔꯨꯛ ꯁꯤꯁꯤꯅ ꯑꯃꯨꯛ ꯀꯤꯠꯅꯤꯒꯨꯝꯕ ꯁꯦꯡꯗꯣꯛꯄ ꯁꯤꯁꯤꯗ ꯌꯥꯝꯅ ꯁꯤꯖꯤꯟꯅꯩ ꯄꯦꯔꯨꯛꯁꯦ ꯑꯗꯒꯤ ꯑꯩꯈꯣꯏꯅ ꯃꯅꯤꯄꯨꯔꯁꯤꯗꯗꯤ ꯂꯥꯏ ꯇꯤꯟꯒꯤ ꯂꯝꯁꯦ ꯌꯥꯝꯅ ꯊꯥꯖꯅꯩ ꯑꯗꯨꯅ ꯈꯨꯖꯨ ꯂꯩꯈꯥꯝ ꯊꯥꯕ ꯈꯣꯠꯄ ꯁꯤꯁꯦ ꯌꯥꯝꯅ ꯆꯠꯅꯩꯌꯦꯕ ꯊꯥꯏꯅꯗꯒꯤ ꯍꯧꯅ ꯑꯗꯣ ꯍꯧꯖꯤꯛꯁꯨ ꯑꯗꯨꯝ ꯊꯥꯏꯅꯗꯒꯤ ꯆꯠꯅꯔꯛꯄ ꯄꯣꯠꯁꯦ ꯍꯧꯖꯤꯛꯁꯨ ꯑꯗꯨꯝ ꯁꯤꯖꯤꯟꯅꯩꯌꯦꯕꯀꯣ ꯈꯨꯖꯨ ꯂꯩꯈꯥꯝ ꯊꯥꯕ ꯈꯣꯠꯄꯁꯦ ꯑꯗꯣ ꯈꯨꯖꯨ ꯂꯩꯈꯥꯝ ꯊꯥꯕꯁꯦ ꯀꯩꯒꯤꯗꯃꯛꯇ ꯊꯥꯔꯤꯕꯅꯣ ꯁꯤꯗ ꯀꯩ ꯌꯥꯎꯋꯦ ꯍꯥꯏꯕꯁꯦ ꯊꯥꯏꯅꯒꯤ ꯑꯍꯜ ꯂꯝꯜꯁꯤꯡꯗꯤ ꯑꯗꯣ ꯂꯥꯏ ꯆꯪꯗꯦ ꯂꯥꯏ ꯆꯪꯗꯦ ꯈꯣꯠꯇꯦ ꯍꯥꯏꯅ ꯑꯗꯨꯃꯥꯏꯅꯗꯤ ꯂꯧꯅꯕ ꯍꯧꯖꯤꯛꯇꯤ ꯕꯣꯠꯅꯤꯁꯤꯗ ꯑꯃꯨꯛ ꯇꯝꯃꯛꯑꯦ ꯈꯨꯖꯨ ꯂꯩꯈꯥꯝꯁꯤꯗ ꯀꯔꯤ ꯌꯥꯎꯒꯦ ꯈꯣꯠꯀꯦ ꯀꯥꯏꯅ ꯑꯗꯣ ꯈꯨꯖꯨ ꯂꯩꯈꯥꯝꯁꯤꯗ ꯑꯃꯨꯛ ꯃꯥꯁꯦ ꯑꯦꯟꯠ ꯑꯦꯟꯇꯤꯕꯤꯌꯣꯇꯤꯛꯁ ꯉꯥꯛꯊꯣꯛꯄ ꯉꯝꯕ ꯄꯣꯠ ꯌꯥꯎꯋꯦꯕ ꯑꯗꯣ ꯊ ꯂꯥꯏ ꯇꯤꯟ ꯃꯌꯥꯝꯁꯦ ꯃꯤꯅ ꯂꯥꯏ ꯑꯣꯛꯅꯔꯦ ꯈꯣꯠꯂꯦ ꯃꯍꯤꯛ ꯃꯁꯥꯗ ꯑꯟꯇꯤꯕꯥꯏꯌꯣꯇꯤꯛꯁ ꯃꯌꯥꯝ ꯑꯃ ꯆꯪꯕ ꯁꯤꯁꯤꯅ ꯃꯁꯥꯗ ꯁꯣꯛꯍꯜꯂꯤꯕ ꯈꯣꯠꯂꯤꯕ ꯃꯌꯥꯝ ꯈꯨꯖꯨ ꯂꯩꯈꯥꯝ ꯑꯣꯛꯊꯣꯛꯑꯒ ꯐꯩꯌꯦꯅ ꯇꯧꯋꯤꯅꯦ ꯑꯁꯤꯒꯨꯝꯕ ꯃꯌꯥꯝꯁꯦ ꯕꯣꯠꯅꯤꯗ ꯇꯝꯃꯦ ꯑ ꯁꯤꯁꯦ ꯏꯊꯣꯕꯣꯠꯅꯤꯒꯤ ꯃꯇꯥꯡꯗ ꯑꯃꯨꯛ ꯆꯤꯡꯗꯣꯏꯅꯦꯕ ꯑꯁꯦ ꯁꯤ ꯃꯌꯥꯝꯁꯦ ꯇꯝꯕꯁꯤꯅ ꯑꯩꯅ ꯕꯣꯠꯅꯤꯁꯦ ꯌꯥꯝꯅ ꯄꯥꯝꯕ ꯁꯞꯖꯦꯛ ꯑꯃ ꯂꯧꯔꯤꯅꯦ